ꯁ꯭ꯀꯨꯜ ꯈꯣꯏꯅ ꯁ꯭ꯀꯨꯜꯒꯤ ꯇꯤꯆꯔ ꯈꯣꯏꯅ ꯑꯉꯥꯡ ꯈꯣꯏꯕꯨ ꯑꯥꯔꯠ ꯑꯦꯟ ꯀ꯭ꯔꯥꯐ ꯇꯝꯕꯤꯕꯗꯨ ꯌꯥꯝ ꯐꯩꯌꯦ ꯍꯥꯏꯔꯗꯤ ꯃꯣꯏꯅ ꯁ꯭ꯀꯨꯜꯗ ꯄꯦꯔꯠ ꯑꯃ ꯄꯤꯌꯦ ꯂꯥꯁ ꯄꯦꯔꯠ ꯅꯠꯇ꯭ꯔꯒ ꯐꯥꯔꯁ ꯂꯥꯁ ꯁꯦꯀꯦꯟ ꯄꯦꯔꯠ ꯑꯗꯨ ꯑꯣꯏꯅ ꯄꯤꯌꯦ ꯑꯉꯥꯡꯈꯣꯏꯕꯨ ꯗ꯭ꯔꯣꯋꯤꯡꯒꯨꯝꯕ ꯇꯝꯕꯤꯕ ꯑꯗꯨ ꯑꯉꯥꯡꯈꯣꯏꯁꯨ ꯌꯥꯝ ꯍꯥꯔꯥꯎꯋꯦ ꯍꯥꯏꯕꯗꯤ ꯃꯣꯏꯁꯨ ꯌꯥꯝ ꯄꯥꯝꯃꯦꯀꯣ ꯗ꯭ꯔꯣꯋꯤꯡꯒꯨꯝꯕ ꯇꯧꯕꯗꯨ ꯌꯥꯝ ꯄꯥꯝꯃꯦ ꯑꯗꯨꯒ ꯃꯣꯏꯁꯨ ꯌꯥꯝ ꯍꯥꯔꯥꯎꯋꯦ ꯑꯩꯍꯣꯏꯒꯤꯗꯤ ꯑꯩꯈꯣꯏꯒꯤ ꯌꯨꯝꯗ ꯑꯉꯥꯡꯈꯣꯏꯁꯨ ꯑꯩꯈꯣꯏꯒꯤꯗꯤ ꯉꯁꯤ ꯗ꯭ꯔꯣꯋꯤꯡ ꯀ꯭ꯂꯥꯁ ꯂꯩꯌꯦ ꯍꯥꯏꯅ ꯂꯥꯛꯀꯅꯤ ꯑꯗꯨ ꯑꯗꯨ ꯌꯥꯝ ꯐꯖꯩ ꯑꯗꯨꯒ ꯌꯥꯝ ꯃꯣꯏꯁꯨ ꯌꯥꯝ ꯄꯥꯝꯃꯦ ꯃꯣꯏ ꯌꯥꯝ ꯍꯔꯥꯎꯋꯦ ꯃꯣꯏꯁꯨ ꯌꯥꯝ ꯗ꯭ꯔꯣꯋꯤꯡ ꯑꯥꯔꯠꯁꯀꯨꯝꯕ ꯌꯥꯝ ꯇꯧꯅꯤꯡꯉꯦ ꯌꯥꯝ ꯇꯝꯅꯤꯡꯉꯦ ꯑꯗꯨꯒ ꯑꯩꯅ ꯑꯉꯥꯡ ꯑꯣꯏꯔꯤꯉꯩꯗ ꯇꯧꯕ ꯗ꯭ꯔꯣꯋꯤꯡ ꯑꯥꯔꯁꯁꯤ ꯑꯩ ꯑꯥꯔꯁꯇꯗꯤ ꯌꯥꯝ ꯗ꯭ꯔꯣꯋꯤꯡꯒꯨꯝꯕꯗꯤ ꯌꯥꯝ ꯐꯖꯗꯕꯅꯤ ꯑꯗꯨ ꯑꯩꯈꯣꯏꯅ ꯄꯦꯄꯔ ꯕꯣꯠꯀꯨꯝꯕ ꯁꯦꯝꯂꯒ ꯅꯣꯡ ꯆꯨꯏꯌꯦ ꯍꯥꯏꯔꯗꯤ ꯃꯅꯨꯡꯗ ꯈꯇꯥ ꯂꯧꯕ ꯆꯠꯀꯅꯤ ꯑꯗꯨꯒ ꯈꯇꯥꯗꯒꯤ ꯄꯦꯄꯔ ꯕꯣꯠ ꯀꯨꯝꯕ ꯁꯦꯝꯂꯒ ꯑꯗꯨꯝ ꯅꯣꯡ ꯆꯨꯕ ꯃꯐꯝꯗ ꯏꯁꯤꯡꯗ ꯑꯗꯨꯝ ꯍꯨꯟꯇꯣꯛꯄꯤꯒꯅꯤ ꯍꯥꯏꯕꯗꯤ ꯑꯗꯨ ꯄꯦꯄꯔ ꯕꯣꯠ ꯆꯠꯄ ꯆꯠꯄꯗꯨ ꯌꯦꯡꯕ ꯌꯥꯝ ꯅꯨꯡꯉꯥꯏꯌꯦ ꯑꯗꯨꯒ ꯑꯉꯥꯡ ꯑꯣꯏꯔꯤ ꯃꯇꯝꯗ ꯑꯗꯨꯒ ꯍꯧꯖꯤꯛꯁꯨ ꯌꯥꯝ ꯄꯥꯝꯃꯦ ꯍꯥꯏꯕꯗꯤ ꯅꯣꯡ ꯆꯨꯔꯗꯤ ꯄꯦꯄꯔ ꯕꯣꯠꯀꯨꯝꯕ ꯁꯦꯝꯂꯒ ꯑꯗꯨꯝ ꯍꯨꯟꯇꯣꯛꯄꯗꯨ ꯌꯥꯝ ꯐꯖꯩ ꯌꯥꯝ ꯄꯥꯝꯃꯦ ꯑꯩꯁꯨ ꯑꯗꯨꯒ ꯍꯧꯖꯤꯛꯇꯤ ꯑꯍꯟ ꯑꯣꯏꯔꯕꯅꯤ ꯍꯧꯖꯤꯛꯇꯤ ꯈꯔ ꯆꯥꯎꯔꯕꯅꯤꯅ ꯑꯗꯨꯃꯥꯏꯅ ꯇꯧꯕꯗꯨ ꯃꯤ ꯑꯇꯩꯅ ꯎꯔꯗꯤ ꯅꯣꯛꯀꯅꯤ ꯑꯗꯨꯒ ꯍꯧꯖꯤꯛꯇꯤ ꯇꯧꯗꯦ ꯑꯗꯨ ꯑꯩꯈꯣꯏ ꯑꯩꯈꯣꯏ ꯏꯅꯥꯎ ꯅꯨꯄꯤꯈꯣꯏꯁꯨ ꯌꯥꯝ ꯇꯧꯋꯤ ꯃꯣꯏꯁꯨ ꯌꯥꯝ ꯄꯥꯝꯃꯦ ꯑꯩꯅ ꯄꯦꯄꯔ ꯕꯣꯠꯒꯨꯝꯕ ꯁꯦꯝꯕꯤꯒꯅꯤ ꯑꯗꯨꯒ ꯃꯣꯏꯅ ꯑꯗꯨꯝ ꯏꯁꯤꯡꯗ ꯆꯠꯂꯒ ꯍꯥꯞꯀꯅꯤ ꯑꯗꯨꯃꯥꯏꯅ ꯇꯧꯋꯦ ꯍꯧꯖꯤꯛꯁꯨ ꯑꯗꯨꯒ ꯁ꯭ꯀꯨꯜꯅ ꯑꯗꯨ ꯗ꯭ꯔꯣꯋꯤꯡ ꯑꯥꯔꯠꯀꯨꯝꯕ ꯀ꯭ꯂꯥꯁ ꯄꯤꯕꯗꯨ ꯌꯥꯝ ꯐꯖꯩ ꯍꯥꯏꯕꯗꯤ ꯑꯉꯥꯡꯈꯣꯏꯁꯨ ꯐꯖꯅ ꯇꯝꯒꯅꯤ ꯃꯣꯏꯒꯤ ꯗ꯭ꯔꯣꯋꯤꯡꯒꯨꯝꯕ ꯁ꯭ꯀꯤꯜꯁꯨ ꯌꯥꯝ ꯐꯒꯅꯤ ꯑꯗꯨꯒ ꯃꯣꯏꯅ ꯑꯉꯥꯡ ꯑꯣꯏꯔꯤꯉꯩꯗ ꯐꯖꯅ ꯗ꯭ꯔꯣꯋꯤꯡ ꯁ꯭ꯀꯤꯜꯒꯨꯝꯕ ꯐꯖꯅ ꯐꯔꯗꯤ ꯑꯃꯨꯛꯀ ꯍꯣꯔꯦꯟ ꯑꯍꯟ ꯈꯔ ꯆꯥꯎꯕ ꯃꯇꯝꯗ ꯀꯔꯤ ꯀꯔꯥ ꯀꯝꯄꯤꯇꯤꯁꯟꯒꯨꯝꯕꯗ ꯌꯥꯎꯔꯗꯤ ꯃꯣꯏ ꯇ꯭ꯔꯣꯐꯤꯒꯨꯝꯕꯁꯨ ꯌꯥꯝ ꯐꯪꯒꯅꯤ ꯃꯣꯏꯒꯤ ꯃꯃꯤꯡꯁꯨ ꯍꯥꯏꯕꯗꯤ ꯌꯥꯝ ꯆꯥꯎꯒꯅꯤꯕ ꯃꯤ ꯑꯇꯩꯅ ꯑꯣ ꯃꯥꯒꯤ ꯑꯉꯥꯡꯗꯤ ꯗ꯭ꯔꯣꯋꯤꯡ ꯌꯥꯝ ꯍꯩꯌꯦ ꯍꯥꯏꯅ ꯍꯥꯏꯒꯅꯤ ꯑꯗꯨꯒꯤ ꯁ꯭ꯀꯨꯜ ꯈꯣꯏꯅ ꯗ꯭ꯔꯣꯋꯤꯡꯒꯨꯝꯕ ꯄꯤꯕꯁꯤ ꯌꯥꯝ ꯐꯖꯩ ꯍꯥꯏꯅ ꯍꯥꯏꯅꯤꯡꯉꯦ ꯑꯩꯗꯤ